ꯆꯥꯛ ꯊꯣꯡꯕ ꯑꯁꯤ ꯑꯩꯅ ꯌꯨꯇ꯭ꯌꯨꯕ ꯕꯤꯗꯤꯑꯣꯅ ꯆꯤꯡꯕ ꯊꯥꯒꯠꯇꯨꯅ ꯁꯣ ꯀꯝꯄꯤꯇꯤꯁꯟꯗ ꯁꯔꯨꯛ ꯌꯥꯕꯗꯤ ꯑꯩ ꯌꯥꯎꯖꯗꯦ ꯑꯃꯁꯨꯡ ꯃꯗꯨ ꯇꯧꯖꯔꯛꯇ꯭ꯔꯤ ꯑꯗꯨꯕꯨ ꯑꯩꯅ ꯏꯟꯇꯔꯦꯁ ꯇꯧꯕꯒꯤ ꯑꯃ ꯑꯣꯏꯅ ꯑꯩꯅ ꯌꯨꯝꯗ ꯑꯩꯒꯤ ꯆꯥꯛ ꯊꯣꯡꯕ ꯑꯃꯗꯤ ꯅꯨꯄꯤ ꯑꯉꯥꯡꯁꯤꯡꯒꯤ ꯃꯇꯦꯡ ꯄꯥꯡꯕꯅ ꯑꯁꯤꯅ ꯆꯤꯡꯕ ꯇꯧꯗꯨꯅ ꯑꯩꯈꯣꯏ ꯆꯥꯛ ꯅꯨꯡ ꯊꯣꯡꯕꯁꯤ ꯑꯩ ꯑꯗꯨꯝ ꯇꯧꯏ